ꯑꯩꯅ ꯐꯤ ꯃꯣꯝꯄꯥꯛ ꯂꯨꯍꯣꯡꯕꯒꯤ ꯏꯁꯄꯣꯟ ꯃꯣꯝꯄꯥꯛ ꯂꯣꯟꯖꯩ ꯑꯩꯁꯦ ꯂꯣꯟꯕꯗꯣ ꯑꯩꯅ ꯌꯥꯝꯅ ꯅꯨꯡꯉꯥꯏꯈꯤꯗꯕ ꯊꯧꯗꯣꯛ ꯑꯃ ꯍꯥꯏꯔꯒꯗꯤ ꯑꯩꯅ ꯂꯣꯜꯂꯤꯕ ꯄꯣꯠ ꯑꯗꯨ ꯑꯩꯅ ꯑꯩꯅ ꯑꯣꯏꯍꯟꯅꯤꯡꯉꯤꯕ ꯄꯣꯠ ꯑꯗꯨ ꯑꯣꯏꯈꯤꯗꯕ ꯑꯣꯏꯈꯤꯗꯕ ꯃꯔꯝꯗꯤ ꯂꯣꯟꯕꯁꯤ ꯑꯩꯅ ꯍꯧꯔꯛꯑꯦ ꯍꯧꯔꯛꯄ ꯃꯇꯝꯁꯤꯗꯩꯁꯤꯗ ꯃꯥꯒꯤ ꯐꯝꯖꯥꯎꯒꯤ ꯃꯣꯝꯄꯥꯛꯁꯤ ꯂꯣꯟꯕ ꯃꯇꯝꯁꯤꯗꯩꯁꯤꯗ ꯇꯪꯈꯥꯏ ꯆꯟꯁꯤꯜꯂꯛꯄ ꯃꯇꯝꯁꯤꯗꯩꯗ ꯑꯩꯒꯤ ꯃꯦꯆꯤꯟꯁꯦ ꯌꯥꯗꯕ ꯃꯔꯝ ꯑꯣꯏꯕꯅ ꯌꯥꯗꯕꯗꯒꯤ ꯑꯩꯅ ꯇꯥꯍꯟꯅꯤꯡꯉꯤꯕ ꯄꯣꯠꯁꯤ ꯁꯨꯡꯇꯥ ꯇꯥꯗꯕꯤꯗ ꯐꯥꯖꯈꯤꯗꯕ ꯍꯥꯏ ꯇꯥꯔꯦ ꯌꯥꯝ ꯐꯖꯒꯗꯕ ꯐꯖꯍꯟꯒꯗꯕ ꯄꯣꯠꯁꯤꯗꯩꯁꯤꯗ ꯐꯖꯈꯤꯗꯕ ꯐꯖꯗꯕꯁꯦ ꯃꯦꯆꯤꯟꯁꯦ ꯌꯥꯗ꯭ꯔꯕꯅꯤꯅ ꯑꯩꯅ ꯃꯤꯒꯤꯁꯨ ꯄꯤꯕ ꯅꯪꯅꯕ ꯍꯥꯏꯅ ꯍꯣꯠꯅꯕ ꯍꯣꯠꯅꯕꯩꯁꯤꯗꯩꯁꯤꯗ ꯄꯤꯕꯁꯦ ꯅꯪꯗ꯭ꯔꯒꯗꯤ ꯃꯤꯒꯤꯁꯨ ꯅꯪꯗꯕ ꯌꯥꯗꯕ ꯄꯣꯠ ꯑꯣꯏꯕꯅꯤꯅ ꯃꯤꯒꯤ ꯃꯇꯝ ꯐꯤꯛꯁ ꯑꯀꯛꯅꯕ ꯂꯩꯕꯅꯤꯅ ꯃꯤꯒꯤ ꯍꯩꯖꯤꯡꯄꯣꯠꯇ ꯄꯨꯈꯤꯗꯧꯕ ꯄꯣꯠꯇꯣ ꯃꯤꯒꯤ ꯂꯨꯍꯣꯡꯕꯒꯤ ꯊꯤꯟꯒꯗꯧꯕ ꯄꯣꯠꯇꯣ ꯑꯩꯅ ꯁꯣꯝꯗ ꯃꯦꯆꯤꯟ ꯌꯥꯗ꯭ꯔꯕꯅꯤꯅ ꯋꯥꯠꯂꯤꯉꯩꯗꯒꯤꯁꯨ ꯊꯥ ꯑꯃ ꯋꯥꯠꯂꯤꯉꯩꯗꯒꯤ ꯑꯦꯔꯦꯟꯖ ꯇꯧꯖꯔꯒ ꯇꯧꯖꯕꯅꯤ ꯑꯗꯨꯕꯨ ꯑꯃ ꯑꯇꯩ ꯑꯇꯩꯗꯤ ꯂꯣꯏꯅꯃꯛ ꯂꯣꯏꯔꯦ ꯂꯣꯏꯔꯕ ꯃꯇꯨꯡꯗ ꯐꯝꯖꯥꯎꯒꯤ ꯄꯥꯏꯔꯛꯄ ꯃꯇꯝꯁꯤꯗꯩꯁꯤꯗ ꯌꯥꯈꯤꯗꯦ ꯌꯥꯈꯤꯗꯕꯩꯁꯤꯗꯩꯁꯤꯗ ꯑꯩꯅ ꯑꯣꯏꯍꯟꯅꯤꯡꯉꯤꯕ ꯁꯦꯟꯇꯔ ꯃꯌꯥꯏꯁꯤꯗ ꯇꯥꯍꯟꯅꯤꯡꯉꯤꯕ ꯐꯣꯝꯁꯦ ꯇꯥꯗꯕꯗꯒꯤ ꯐꯖꯗꯕꯗꯒꯤ ꯑꯩꯅ ꯌꯥꯝꯅ ꯅꯨꯡꯉꯥꯏꯖꯈꯤꯗꯦ ꯅꯨꯡꯉꯥꯏꯈꯤꯗꯦ ꯍꯥꯏꯕꯩ ꯃꯔꯝꯗꯤ ꯃꯤꯒꯤ ꯃꯤꯠꯌꯦꯡꯐꯝ ꯑꯣꯏꯔꯤꯕ ꯄꯣꯠꯁꯤꯗ ꯐꯖꯈꯤꯗꯦ ꯐꯖꯗꯕꯁꯦ ꯃꯦꯆꯤꯟꯗꯨꯅ ꯌꯥꯗ꯭ꯔꯕꯅꯤꯅ ꯌꯥꯗ꯭ꯔꯤꯕ ꯄꯣꯠꯁꯦ ꯃꯦꯆꯤꯟꯒꯤ ꯁꯦꯝꯅꯕ ꯃꯤ ꯀꯧꯔꯦ ꯁꯦꯝꯍꯜꯂꯦ ꯃꯤꯁꯦ ꯁꯦꯝꯃꯕ ꯃꯇꯨꯡꯁꯤꯗꯩꯁꯤꯗ ꯁꯦꯝꯃꯨꯔꯒ ꯁꯦꯝꯃꯨꯔꯒ ꯂꯣꯜꯂꯤꯕ ꯄꯣꯠꯁꯤꯗꯩꯁꯤꯗꯁꯨ ꯀꯔꯤ ꯍꯥꯏ ꯇꯥꯔꯦ ꯃꯥꯅ ꯁꯦꯝꯃꯤꯕꯅꯤꯅ ꯌꯥꯕ꯭ꯔꯥ ꯌꯥꯕ꯭ꯔꯥ ꯌꯥꯕ꯭ꯔꯥ ꯌꯥꯕ꯭ꯔꯥ ꯆꯦꯛ ꯇꯧꯕꯗ ꯃꯇꯠ ꯃꯇꯠ ꯈꯔ ꯇꯠꯄꯒꯨꯝꯕ ꯄꯨꯝ ꯀꯥꯟꯕꯒꯨꯝꯕ ꯇꯧꯗꯅ ꯄꯣꯠꯁꯦ ꯐꯖꯕ ꯋꯥꯠꯈꯤ ꯋꯥꯠꯄꯗꯨꯅ ꯅꯨꯡꯉꯥꯏꯈꯤꯗꯦ ꯅꯨꯡꯉꯥꯏꯈꯤꯗꯕꯗꯣ ꯑꯗꯣ ꯑꯇꯩ ꯑꯇꯩꯒꯤ ꯄꯣꯠꯇꯗꯤ ꯌꯥꯝꯅ ꯅꯨꯡꯉꯥꯏꯈꯤ ꯃꯥꯒꯤ ꯄꯤꯜꯂꯣ ꯑꯗꯒꯤ ꯕꯦꯠ ꯀꯣꯕꯔ ꯀꯔꯤ ꯀꯔꯥ ꯃꯌꯥꯝꯁꯤ ꯂꯣꯏ ꯅꯨꯡꯉꯥꯏꯈꯤ ꯇꯧꯕꯨꯗꯤ ꯃꯥꯒꯤ ꯍꯧꯖꯤꯛꯀꯤ ꯕꯦꯠꯁꯤꯗ ꯑꯉꯧꯕꯁꯤꯗꯪꯗꯤ ꯐꯖꯈꯤꯗꯦ ꯐꯖꯗꯕꯅꯤꯅ ꯁꯤꯃꯗꯤ ꯑꯩꯅ ꯌꯥꯝꯅ ꯅꯨꯡꯉꯥꯏꯖꯈꯤꯗꯦ ꯑꯗꯨꯕꯨ ꯁꯨꯝꯕ ꯂꯣꯟꯕꯒꯤ ꯊꯕꯛ ꯑꯁꯤ ꯍꯥꯏꯕ ꯉꯝꯗꯦ ꯃꯤ ꯃꯤꯒꯤꯁꯨ ꯗꯥꯎꯒꯤ ꯃꯇꯨꯡ ꯏꯜꯂꯤ ꯑꯗꯨꯗꯨꯅ ꯌꯥꯔꯛꯇꯕ ꯈꯣꯠꯇꯕ ꯍꯥꯏꯕꯁꯦ ꯑꯩꯈꯣꯏꯅ ꯅꯠꯇꯦ ꯍꯥꯏꯕ ꯃꯥꯏ ꯃꯥꯏꯒꯤ ꯗꯥꯎꯒꯤ ꯃꯇꯨꯡ ꯏꯟꯅ ꯀꯩꯁꯨ ꯗꯥꯎ ꯐꯕ ꯃꯤꯗꯗꯤ ꯖꯔ ꯖꯔ ꯆꯠꯂꯒ ꯑꯗꯨꯝ ꯌꯥꯈꯤ ꯗꯥꯎ ꯐꯠꯇꯕ ꯃꯤꯒꯤꯗꯗꯤ ꯄꯣꯠꯁꯦ ꯈꯔ ꯍꯟꯒꯟꯕ ꯁꯦꯒꯥꯏꯒꯟꯕꯒꯨꯝꯕ ꯑꯗꯒꯤ ꯄꯨꯝ ꯃꯛꯇ ꯀꯥꯟꯕꯒꯨꯝꯕ ꯇꯥꯍꯟꯅꯤꯡꯉꯤꯕ ꯄꯣꯠꯇꯣ ꯍꯦꯛ ꯇꯥꯗꯕꯒꯨꯝꯕ ꯍꯟꯇꯣꯛꯎꯕꯁꯨ ꯍꯦꯛ ꯌꯥꯗꯕꯒꯨꯝꯕ ꯁꯨꯝꯕꯁꯦ ꯌꯥꯝ ꯊꯣꯛꯑꯦ ꯊꯣꯛꯄꯅꯤꯅ ꯑꯩꯈꯣꯏꯅ ꯃꯦꯆꯤꯟ ꯍꯥꯏꯕꯁꯦ ꯑꯩꯈꯣꯏꯅ ꯊꯣꯛꯍꯟꯅꯤꯡꯕ ꯃꯑꯣꯡ ꯍꯥꯏꯕꯁꯤ ꯑꯩꯒꯤ ꯈꯨꯠꯇ ꯂꯩꯔꯦ ꯑꯩꯒꯤ ꯀꯣꯛꯇ ꯂꯩꯔꯦ ꯊꯣꯛꯍꯟꯅꯤꯡꯕ ꯃꯑꯣꯡꯁꯤꯗꯩꯁꯤꯗ ꯑꯩꯒꯤ ꯈꯨꯠꯂꯥꯏꯁꯤꯅ ꯃꯇꯤꯛ ꯆꯥꯗ꯭ꯔꯒꯗꯤ ꯃꯥꯅ ꯌꯥꯕꯤꯔꯛꯇ꯭ꯔꯒꯗꯤ ꯑꯩꯈꯣꯏꯅ ꯎꯄꯥꯏ ꯂꯩꯇꯦ ꯎꯄꯥꯏ ꯂꯩꯇꯕꯁꯦ ꯐꯖꯗꯕꯗꯤ ꯌꯥꯗꯝꯅꯤꯅ ꯅꯝꯐꯨꯗ ꯐꯣꯔꯁꯇ ꯇꯧꯔꯛꯀꯗꯣꯏꯅꯤ ꯑꯩꯈꯣꯏꯁꯨ ꯑꯉꯝꯕꯗꯣ ꯑꯗꯨꯕꯨ ꯑꯩꯅ ꯑꯁꯨꯛ ꯀꯨꯏꯅ ꯃꯦꯆꯤꯟ ꯂꯣꯜꯂꯛꯄꯗ ꯇꯧꯔꯛꯄꯗ ꯑꯁꯤꯒꯤ ꯏꯃꯥꯟꯅꯕꯤꯁꯤꯒꯤ ꯃꯥꯒꯤ ꯂꯨꯍꯣꯡꯕꯒꯤ ꯕꯦꯠ ꯁꯤꯠꯁꯦ ꯁꯤꯃꯈꯛꯇꯪꯗꯤ ꯃꯥꯒꯤ ꯐꯝꯖꯥꯎꯒꯤ ꯑꯉꯧꯕ ꯕꯦꯠ ꯁꯤꯠꯁꯤꯃ ꯈꯛꯇꯪꯗꯤ ꯃꯑꯣꯡ ꯇꯥꯈꯤꯗꯦ ꯐꯖꯕ ꯉꯝꯈꯤꯗꯦ ꯉꯝꯈꯤꯗꯕ ꯃꯔꯝꯅ ꯑꯩꯁꯦ ꯌꯥꯝꯅ ꯅꯨꯡꯉꯥꯏꯇꯕ ꯑꯃ ꯑꯣꯏꯈꯤ ꯊꯦꯡꯅꯈꯤ ꯑꯗꯨꯗꯨꯅ ꯃꯔꯝ ꯑꯣꯏꯔꯒ ꯑꯩꯁꯦ ꯃꯇꯨꯡꯗꯗꯤ ꯑꯗꯨꯝꯕꯁꯦ ꯊꯣꯛꯇꯅꯕꯁꯨ ꯏꯁꯥꯅ ꯈꯟꯖꯩ ꯑꯗꯨꯕꯨ ꯇꯧꯕꯇꯕꯨ ꯃꯥꯒꯤ ꯗꯕꯜꯒꯤꯁꯤꯗꯤ ꯌꯥꯝꯅ ꯐꯖꯩ ꯍꯥꯏꯈꯤ ꯃꯁꯥꯅꯁꯨ ꯌꯥꯝꯅ ꯄꯥꯝꯖꯈꯤ ꯃꯤ ꯃꯌꯥꯝꯅꯁꯨ ꯌꯥꯝꯅ ꯄꯥꯝꯅꯕ ꯑꯣꯏꯕꯗꯨꯅ ꯃꯇꯨꯡꯗꯁꯨ ꯃꯤ ꯑꯇꯣꯞꯄꯒꯤ ꯑꯣꯔꯗꯔ ꯂꯥꯛꯇꯨꯅ ꯑꯩꯁꯦ ꯄꯤꯕ ꯉꯝꯃꯦ ꯑꯗꯨꯕꯨ ꯑꯉꯧꯕꯁꯤꯃꯇꯪꯗꯤ ꯐꯝꯖꯥꯎꯒꯤꯁꯤꯃꯗꯤ ꯌꯥꯝꯅ ꯐꯖꯈꯤꯗꯕ ꯀꯔꯤ ꯍꯥꯏꯇꯥꯔꯦ ꯄꯥꯝꯗꯕ ꯃꯤꯅꯁꯨ ꯌꯦꯡꯕꯗ ꯁꯤꯝꯗꯤ ꯐꯖꯗꯦ ꯃꯑꯣꯡ ꯇꯥꯗꯦ ꯍꯥꯏꯕꯗꯨꯃ ꯊꯣꯛꯈꯤ ꯊꯣꯛꯂꯤꯕ ꯄꯣꯠꯁꯦ ꯃꯌꯥꯏꯁꯤꯗꯩꯁꯤꯗ ꯃꯥꯒꯤ ꯃꯦꯆꯤꯟꯗꯣ ꯌꯥꯗꯕꯅꯤꯅ ꯇꯩꯊꯣꯛꯑꯒꯁꯨ ꯃꯥꯒꯤ ꯊꯥꯎ ꯊꯥꯛꯄ ꯀꯔꯤ ꯀꯔꯥꯅ ꯃꯨꯁꯤꯟꯕ ꯈꯣꯠꯆꯤꯟꯕ ꯈꯔ ꯌꯥꯎꯈꯤꯕ ꯑꯗꯨꯗꯒꯤ ꯄꯨꯝ ꯀꯥꯟꯕꯒꯤ ꯈꯔ ꯌꯩꯁꯤꯜꯂꯒ ꯁꯥꯏꯖ ꯑꯅꯤ ꯄꯥꯛꯀꯗꯕ ꯃꯌꯦꯛꯇꯣ ꯄꯥꯛꯇꯕ ꯀꯨꯠꯁꯤꯟꯕ ꯄꯤꯛꯁꯤꯟꯕ ꯁꯨꯃꯥꯏꯅ ꯅꯥꯏꯕ ꯈꯔ ꯅꯥꯏꯕ ꯑꯣꯏꯕꯒꯤ ꯃꯑꯣꯡ ꯃꯔꯤꯟ ꯈꯔ ꯇꯥꯈꯤꯗꯦ ꯑꯗꯨꯕꯨ ꯑꯗꯨ ꯑꯣꯏꯔꯒꯁꯨ ꯑꯩꯅ ꯗꯕꯜꯒꯤ ꯄꯤꯈꯤꯕ ꯄꯣꯠꯁꯤꯗꯤ ꯃꯤ ꯃꯌꯥꯝꯅꯁꯨ ꯎꯕ ꯃꯇꯝꯗ ꯄꯥꯝꯅꯗꯨꯅ ꯃꯇꯨꯡꯗꯁꯨ ꯑꯣꯔꯗꯔ ꯌꯥꯝꯅ ꯂꯥꯛꯑꯦ ꯂꯥꯛꯄꯗꯒꯤ ꯑꯗꯨꯝ ꯀꯥꯟꯅꯕ ꯐꯪꯉꯦ ꯑꯣꯔꯗꯔ ꯑꯇꯣꯞꯄꯁꯨ ꯑꯗꯨ ꯁꯤꯃꯗꯤ ꯅꯨꯡꯉꯥꯏꯖꯈꯤ ꯑꯩꯅꯁꯨ ꯄꯦꯟꯖꯈꯤ ꯃꯇꯨꯡꯗꯁꯨ ꯑꯩꯅ ꯇꯨꯔꯛꯄꯗ ꯕ꯭ꯂꯥꯎꯁ ꯇꯨꯕ ꯑꯣꯏꯒꯦꯔꯥ ꯏꯅꯔ ꯇꯨꯕ ꯑꯣꯏꯒꯦꯔꯥ ꯐꯅꯦꯛ ꯃꯄꯥꯟ ꯅꯥꯏꯕꯤ ꯂꯣꯟꯕ ꯑꯣꯏꯒꯦꯔꯥ ꯑꯗꯨꯝ ꯂꯣꯜꯂꯦ ꯐꯅꯦꯛ ꯃꯄꯥꯟ ꯅꯥꯏꯕꯤꯁꯨ ꯑꯩ ꯍꯥꯟꯅ ꯍꯩꯖꯔꯛꯄ ꯅꯠꯇꯦ ꯏꯁꯥꯅ ꯑꯗꯨꯝ ꯅꯝꯐꯨꯗ ꯐꯅꯦꯛ ꯃꯄꯥꯟ ꯅꯥꯏꯕꯤꯗꯨ ꯄꯨꯊꯣꯛꯑꯒ ꯑꯗꯨꯝ ꯑꯩ ꯍꯩꯅꯤꯛꯕꯒꯤ ꯃꯌꯥꯏꯅ ꯑꯩꯅ ꯂꯣꯟꯗꯕ ꯑꯩ ꯍꯩꯇꯕ ꯌꯥꯗꯦ ꯑꯩ ꯂꯣꯟꯗꯕ ꯌꯥꯗꯦ ꯈꯜꯂꯒ ꯑꯩꯅ ꯃꯤꯉꯣꯟꯗ ꯐꯅꯦꯛꯇꯣ ꯅꯝꯃꯨꯔꯦ ꯃꯌꯦꯛꯇꯣ ꯅꯝꯃꯨꯔꯒ ꯃꯌꯦꯛꯁꯦ ꯂꯪꯁꯦ ꯀꯔꯝꯕꯅ ꯍꯥꯟꯅ ꯂꯣꯟꯒꯅꯤ ꯀꯔꯝꯕ ꯍꯥꯏꯅ ꯂꯪꯁꯦ ꯂꯣꯟꯒꯅꯤ ꯈꯣꯠꯀꯅꯤ ꯍꯥꯏꯕꯁꯦ ꯈꯪꯗꯕꯅꯤꯅ ꯐꯤ ꯐꯅꯦꯛꯇꯣ ꯄꯨꯊꯣꯛꯑꯒ ꯑꯔꯣꯟꯕ ꯐꯅꯦꯛ ꯑꯃ ꯄꯨꯊꯣꯛꯆꯔꯒ ꯏꯁꯥꯅ ꯑꯗꯨꯝ ꯂꯣꯟꯖꯩ ꯑꯍꯥꯟꯕ ꯈ꯭ꯋꯥꯏ ꯐꯥꯔꯁ ꯑꯩꯅ ꯑꯍꯥꯟꯕ ꯂꯣꯟꯕ ꯍꯧꯕꯗ ꯍꯤꯒꯣꯛꯅ ꯍꯥꯟꯅ ꯍꯨꯛꯆꯩ ꯑꯗꯨꯒꯤ ꯃꯊꯪꯗ ꯑꯩꯅ ꯀꯣꯐꯤ ꯑꯃꯨꯛ ꯍꯨꯛꯏ ꯑꯃꯨꯕ ꯑꯃꯨꯛ ꯍꯨꯛꯏ ꯑꯉꯧꯕ ꯑꯃꯨꯛ ꯍꯨꯛꯏ ꯑꯉꯥꯡꯕꯅ ꯂꯥꯁ ꯑꯣꯏꯔꯒ ꯔꯥꯎꯟ ꯀꯣꯏꯁꯤꯜꯂꯒ ꯐꯅꯦꯛ ꯃꯄꯥꯟ ꯅꯥꯏꯕꯤꯗꯣ ꯑꯗꯨꯝ ꯂꯣꯟꯖꯩ ꯑꯗꯨꯝ ꯍꯩ ꯂꯣꯟꯕ ꯑꯗꯒꯤ ꯌꯦꯡꯉꯒ ꯑꯗꯒꯤ ꯐꯨꯔꯤꯠ ꯇꯨꯕ ꯈꯣꯠꯄꯁꯤꯁꯨ ꯏꯁꯥꯅ ꯍꯥꯟꯅ ꯍꯩꯖꯔꯨꯕꯗꯤ ꯅꯠꯇꯦ ꯍꯩꯅꯤꯡꯕꯒꯤ ꯃꯌꯥꯏꯅ ꯑꯗꯨꯝ ꯐꯨꯔꯤꯠ ꯑꯇꯨꯕ ꯑꯃ ꯄꯨꯊꯣꯛꯆꯔꯒ ꯑꯆꯥꯕ ꯃꯤꯗꯨꯒꯤ ꯐꯨꯔꯤꯠ ꯑꯆꯥꯕꯗꯣ ꯂꯧꯔꯒ ꯅꯥꯞ ꯂꯧꯔꯒ ꯑꯗꯨꯝ ꯇꯨꯔꯒ ꯑꯗꯨꯝ ꯐꯨꯔꯤꯠ ꯑꯣꯏꯅ ꯄꯨꯊꯣꯛꯄ ꯉꯝꯖꯩ ꯑꯗꯨꯁꯨ ꯑꯗꯨꯝ ꯍꯣꯏ ꯃꯑꯣꯡꯕꯨꯗꯤ ꯇꯥꯕꯕꯨꯗꯤ ꯃꯤꯒꯤ ꯔꯦꯗꯤꯃꯦꯠꯀꯗꯤ ꯑꯗꯨꯃꯥꯏꯅꯗꯤ ꯆꯞ ꯃꯥꯟꯅꯔꯒꯗꯤ ꯇꯥꯕꯕꯨꯗꯤ ꯉꯝꯖꯗꯦ ꯉꯝꯗ꯭ꯔꯒꯁꯨ ꯏꯁꯥꯅ ꯍꯩꯅꯤꯡꯕꯗꯣ ꯃꯤꯗꯨꯅ ꯑꯦ ꯁꯤꯒꯤ ꯗꯤꯖꯥꯏꯟꯁꯦ ꯄꯥꯝꯃꯦ ꯁꯨꯃꯥꯏꯅ ꯁꯤꯒꯤ ꯁꯤꯒ ꯆꯞ ꯃꯥꯟꯅꯅ ꯇꯨꯕꯤꯌꯣꯅ ꯍꯥꯏꯕꯗ ꯃꯥꯒꯤ ꯐꯨꯔꯤꯠ ꯑꯇꯨꯕ ꯗꯤꯖꯥꯏꯟꯗꯣ ꯂꯧꯔꯒ ꯑꯗꯨꯒ ꯆꯞ ꯃꯥꯅꯅꯅ ꯑꯗꯨꯝ ꯇꯨꯔꯒ ꯑꯗꯨꯝ ꯂꯤꯠꯄ ꯌꯥꯏ ꯑꯗꯨꯝ ꯁꯤꯖꯤꯟꯅꯕꯗꯤ ꯑꯗꯨꯝ ꯌꯥꯏ ꯑꯗꯨꯕꯨ ꯑꯩꯈꯣꯏꯅꯗꯤ ꯍꯥꯟꯅ ꯇꯨꯕ ꯇꯝꯕ ꯈꯣꯠꯄ ꯅꯠꯇꯕꯅꯤꯅ ꯃꯤꯒꯤ ꯑꯇꯨꯕꯁꯤꯡꯗꯨꯒꯤ ꯃꯑꯣꯡ ꯃꯇꯧꯗꯨꯗꯤ ꯑꯗꯨꯒ ꯆꯞ ꯃꯥꯟꯅꯕꯗꯤ ꯑꯩꯗꯤ ꯉꯝꯗꯤ ꯉꯝꯖꯗꯦ ꯑꯗꯨꯕꯨ ꯑꯗꯨꯕꯨ ꯃꯤꯒꯤ ꯃꯇꯧ ꯇꯝꯃꯒ ꯇꯨꯔꯒ ꯁꯤꯖꯤꯟꯅꯕ ꯌꯥꯕ ꯂꯤꯠꯄ ꯌꯥꯕꯗꯤ ꯑꯗꯨꯝ ꯂꯤꯠꯆꯩ ꯑꯗꯨꯝ ꯇꯧꯋꯦ ꯃꯤꯉꯣꯟꯗꯒꯤ ꯑꯗꯨꯝ ꯈꯔ ꯈꯔ ꯇꯧꯔꯒ ꯑꯗꯨꯃꯥꯏꯅ ꯇꯧꯔꯒ ꯁꯦꯟꯗꯥꯟ ꯂꯝꯕꯤ ꯑꯣꯏꯅ ꯈꯔ ꯈꯔ ꯑꯗꯨꯝ ꯇꯥꯟꯖꯩ ꯐꯅꯦꯛ ꯈꯔ ꯂꯣꯟ ꯑꯐꯪ ꯑꯐꯪꯕ ꯀꯥꯡꯈꯟ ꯈꯔ ꯇꯨ ꯀꯥꯡꯈꯟꯗꯨꯁꯨ ꯑꯗꯨꯝ ꯍꯥꯟꯅ ꯇꯨꯕ ꯇꯝꯖꯔꯨꯕ ꯍꯩꯔꯨꯕ ꯅꯠꯇꯦ ꯑꯗꯨꯝ ꯇꯨꯔꯒ ꯑꯩꯈꯣꯏꯒꯤ ꯂꯩꯀꯥꯏꯒꯤ ꯏꯆꯦ ꯂꯩꯃꯤꯟꯅꯔꯤꯁꯤꯡꯗꯣ ꯀꯥꯡꯈꯟ ꯇꯨꯕꯗꯨꯗ ꯃꯥꯏ ꯃꯅꯥꯛꯇ ꯆꯠꯂꯒ ꯁꯨꯝ ꯇꯨꯔ ꯇꯨꯔꯒ ꯍꯩꯔꯛꯑꯦ ꯏꯁꯥꯒꯤ ꯀꯥꯡꯈꯟ ꯍꯥꯟꯅ ꯇꯨꯔꯦ ꯏꯁꯥꯒꯤ ꯀꯥꯡꯈꯟꯗꯨꯁꯨ ꯏꯁꯥꯅ ꯄꯥꯝꯖꯕ ꯗꯤꯖꯥꯏꯟꯗꯨ ꯄꯨꯊꯣꯛꯆꯔꯒ ꯑꯗꯨꯝ ꯏꯁꯥꯅ ꯇꯨꯔꯒ ꯑꯗꯨꯝ ꯑꯗꯨꯗꯒꯤ ꯑꯗꯨꯃꯥꯏꯅ ꯇꯧ ꯇꯧꯗꯅ ꯑꯗꯨꯃꯥꯏꯅ ꯇꯨꯕꯗꯒꯤ ꯃꯤꯒꯤ ꯀꯥꯡꯈꯟ ꯇꯨꯕ ꯉꯝꯗꯨꯅ ꯍꯧꯖꯤꯛꯇꯤ ꯀꯥꯡꯈꯟ ꯇꯨꯕꯁꯨ ꯍꯩꯔꯦ ꯐꯅꯦꯛ ꯂꯣꯟꯕꯁꯨ ꯍꯩꯔꯦ ꯃꯣꯝꯄꯥꯛ ꯂꯣꯟꯕꯁꯨ ꯍꯩꯔꯦ ꯑꯗꯒꯤ ꯐꯨꯔꯤꯠ ꯇꯨꯕꯁꯨ ꯍꯩꯔꯦ ꯁꯨꯃꯥꯏꯅ ꯍꯩꯔꯒ ꯅꯣꯡꯃꯒꯤ ꯈꯔ ꯈꯔ ꯈꯔ ꯌꯨꯝꯒꯤ ꯃꯇꯦꯡ ꯑꯣꯏꯅ ꯁꯦꯜ ꯈꯔ ꯈꯔ ꯇꯥꯟꯖꯔꯤ ꯁꯨꯃꯥꯏꯅ ꯇꯧꯗꯅ ꯑꯇꯣꯞꯄꯗꯤ ꯑꯩꯈꯣꯏꯅ ꯅꯨꯄꯤ ꯑꯣꯏꯕꯅꯤꯅ ꯇꯥꯟꯐꯝ ꯂꯩꯇꯕꯅꯤꯅ ꯑꯇꯣꯞꯄꯗꯤ ꯇꯥꯟꯗꯦ ꯌꯨꯝꯒꯤ ꯑꯣꯏꯅꯗꯤ ꯑꯩꯈꯣꯏ ꯅꯨꯄꯤꯅ ꯃꯦꯆꯤꯟ ꯇꯨꯕ ꯍꯥꯏꯕꯁꯦ ꯍꯥꯎꯁ ꯋꯥꯏꯐ ꯑꯃ ꯑꯣꯏꯅ ꯏꯆꯥ ꯁꯦꯟꯅꯕ ꯑꯣꯏꯅ ꯌꯨꯝ ꯁꯪꯕ ꯑꯣꯏꯅ ꯉꯥꯏꯍꯥꯛ ꯉꯥꯏꯍꯥꯛ ꯁꯪꯕ ꯃꯇꯝꯗ ꯃꯦꯆꯤꯟ ꯇꯨꯕ ꯅꯠꯇꯅ ꯎꯄꯥꯏ ꯂꯩꯇꯕꯅꯤꯅ ꯁꯨꯝꯕ ꯊꯕꯛꯁꯤꯗ ꯑꯣꯏꯅ ꯈꯔ ꯈꯔ ꯇꯧꯖꯔꯦ